ꯑꯩꯍꯥꯛꯀꯤ ꯀꯥꯀꯥꯒꯤ ꯃꯆꯥ ꯅꯨꯄꯥ ꯑꯣꯟꯂꯥꯏꯟ ꯏꯁꯀꯣꯂꯔꯁꯤꯞ ꯔꯦꯖꯤꯁꯇ꯭ꯔꯦꯁꯟ ꯇꯧꯕꯗ ꯕꯥꯔꯠ ꯁꯥꯔꯇꯤꯐꯤꯀꯦꯠ ꯆꯪꯏ ꯑꯗꯨ ꯑꯩꯈꯣꯏꯗ ꯂꯩꯖꯗ꯭ꯔꯦ ꯑꯗꯨ ꯔꯦꯖꯤꯁꯇ꯭ꯔꯦꯁꯟ ꯁꯥꯔꯇꯤꯐꯤꯀꯦꯠꯇ ꯑꯩꯈꯣꯏ ꯑꯩꯍꯥꯛ ꯑꯩꯒꯤ ꯀꯥꯀꯥꯒꯤ ꯃꯆꯥ ꯅꯨꯄꯥꯒꯤ ꯕꯥꯔꯠ ꯁꯥꯔꯇꯤꯐꯤꯀꯦꯠꯇꯣ ꯑꯃꯔꯛ ꯌꯦꯡꯕꯤꯕ ꯌꯥꯒꯗ꯭ꯔꯥ